ꯑꯣꯗꯔ ꯇꯧꯔꯤꯕ ꯆꯥꯛꯀ ꯆꯥꯏꯒꯗꯨ ꯅꯈꯣꯏꯒꯤ ꯔꯦꯁꯇꯨꯔꯦꯟꯗꯒꯤ ꯑꯣꯗꯔ ꯇꯧꯔꯤꯕ ꯆꯥꯛ ꯆꯥꯗꯨ ꯃꯍꯥꯎ ꯌꯥꯝ ꯂꯩꯌꯦ ꯑꯗꯨ ꯅꯈꯣꯏꯒꯤ ꯆꯥꯛꯇꯨꯁꯨ ꯌꯥꯝ ꯐꯩ ꯌꯥꯝ ꯍꯥꯎꯔꯦ ꯆꯥꯛꯁꯨ ꯅꯨꯡꯉꯥꯏꯅ ꯆꯥꯍꯧꯔꯦ ꯅꯈꯣꯏꯒꯤ ꯆꯥꯛꯇꯒꯤ ꯈꯔ ꯋꯥꯠꯂꯦ ꯍꯥꯏꯕꯗꯨ ꯐꯤꯠꯕꯦꯛꯇꯨ ꯅꯈꯣꯏꯒꯤ ꯆꯥꯛꯁꯦ ꯐꯖꯅ ꯃꯨꯟꯗꯦ ꯑꯗꯨꯒ ꯅꯈꯣꯏꯒꯤ ꯍꯣꯇꯦꯜꯒꯤꯁꯦ ꯆꯥꯛꯇꯨ ꯏꯔꯣꯝꯕꯗꯨꯁꯨ ꯊꯨꯝꯗꯨ ꯈꯔ ꯋꯥꯠꯂꯦ ꯃꯣꯔꯣꯛ ꯈꯔ ꯁꯥꯔꯦ ꯑꯗꯨꯒ ꯁꯤ ꯅꯈꯣꯏꯒꯤ ꯔꯦꯁꯇꯨꯔꯦꯟꯒꯤꯁꯦ ꯁꯥꯔꯚꯤꯁꯁꯦ ꯐꯖꯅ ꯇꯧꯕꯤ ꯌꯥꯝ ꯅꯨꯡꯉꯥꯏꯔꯦ ꯌꯥꯝ ꯊꯥꯒꯠꯂꯦ